ꯃꯄꯥꯜ ꯂꯝꯒ ꯌꯦꯡꯅꯔꯒꯗꯤ ꯑꯩꯈꯣꯏꯒꯤ ꯃꯅꯤꯄꯨꯔꯒꯤ ꯑꯅꯥ ꯂꯥꯏꯌꯦꯡꯒꯤ ꯐꯤꯕꯝꯁꯦ ꯑꯩꯅ ꯐꯠꯇꯦ ꯍꯥꯏꯅ ꯂꯧꯋꯤ ꯃꯔꯝꯗꯤ ꯑꯅꯥꯕꯁꯦ ꯈꯤꯇꯪ ꯂꯨꯔꯦ ꯍꯥꯏꯕ ꯃꯇꯝꯗ ꯑꯩꯈꯣꯏ ꯃꯄꯥꯜ ꯂꯝ ꯆꯠꯇꯕ ꯌꯥꯗꯦ ꯃꯄꯥꯜ ꯂꯝ ꯆꯠꯂꯤꯁꯦ ꯀꯔꯤꯒꯤꯅꯣ ꯍꯥꯏꯔꯒꯗꯤ ꯑꯩꯈꯣꯏꯒꯤ ꯃꯅꯤꯄꯨꯔꯁꯤꯗ ꯃꯅꯤꯄꯨꯔꯗ ꯂꯩꯔꯤꯕ ꯍꯣꯁꯄꯤꯇꯥꯜꯁꯤꯡꯁꯤꯗ ꯑꯩꯈꯣꯏꯒꯤ ꯏꯟꯁꯇ꯭ꯔꯨꯃꯦꯟ ꯃꯇꯤꯛ ꯆꯥꯅ ꯂꯩꯇꯕ ꯑꯃꯁꯨꯡ ꯒꯣꯕꯔꯃꯦꯟ ꯍꯣꯁꯄꯤꯇꯥꯜꯗꯁꯨ ꯃꯇꯤꯛ ꯆꯥꯅ ꯄꯣꯠꯂꯝꯁꯤꯡ ꯊꯝꯗꯕ ꯏꯟꯁꯇ꯭ꯔꯨꯃꯦꯟꯁꯤꯡ ꯊꯝꯗꯕ ꯃꯦꯆꯤꯟ ꯀꯩꯀꯥ ꯊꯝꯗꯕ ꯑꯁꯤꯅ ꯃꯔꯝ ꯑꯣꯏꯔꯒ ꯑꯩꯈꯣꯏ ꯃꯄꯥꯜ ꯂꯝꯗ ꯂꯣꯏꯅ ꯆꯠꯄꯅꯤ ꯑꯗꯨꯒ ꯑꯩꯈꯣꯏꯒꯤ ꯃꯅꯤꯄꯨꯔꯒꯤ ꯐꯦꯁꯤꯂꯤꯇꯤꯒ ꯃꯄꯥꯜ ꯂꯝꯒꯤ ꯐꯦꯁꯤꯂꯤꯇꯤꯒ ꯌꯥꯝ ꯊꯤꯅꯁꯨ ꯈꯦꯠꯅꯩ ꯃꯄꯥꯜ ꯂꯝꯗꯗꯤ ꯃꯃꯨꯠꯇꯥꯅ ꯑꯅꯥꯕꯗꯣ ꯍꯪꯕꯤ ꯑꯩꯈꯣꯏ ꯃꯅꯤꯄꯨꯔꯒꯤꯁꯤꯅ ꯑꯦ ꯅꯪ ꯀꯩꯗꯧꯔꯦ ꯀꯔꯥꯏꯗ ꯅꯥꯏ ꯈꯣꯠꯂꯤ ꯉꯥꯏꯍꯥꯛꯇꯪ ꯌꯦꯡꯕꯤꯔꯝꯃꯒ ꯐꯖꯅ ꯌꯦꯡꯕꯤꯗꯦꯕꯨꯗꯤ ꯅꯠꯇꯕ ꯌꯦꯡꯕꯨꯗꯤ ꯌꯦꯡꯕꯤ ꯑꯗꯨ ꯑꯣꯏꯔꯁꯨ ꯃꯃꯨꯠꯇꯥꯅ ꯍꯪꯕ ꯍꯥꯏꯔꯒ ꯑꯃ ꯂꯩ ꯑꯗꯨꯗꯣ ꯍꯪꯕ ꯈꯔ ꯋꯥꯠꯂꯤ ꯍꯥꯏꯔꯒ ꯑꯩꯅ ꯈꯟꯖꯩ ꯃꯔꯨ ꯑꯣꯏꯅꯗꯤ ꯑꯩꯈꯣꯏꯒꯤ ꯍꯣꯁꯄꯤꯇꯥꯜ ꯒꯣꯕꯔꯃꯦꯟ ꯍꯣꯁꯄꯤꯇꯥꯜꯗꯕꯨ ꯑꯣꯏꯔꯣ ꯄ꯭ꯔꯥꯏꯚꯦꯠ ꯍꯣꯁꯄꯤꯇꯥꯜꯗꯕꯨ ꯑꯣꯏꯔꯣ ꯃꯇꯤꯛꯆꯥꯕ ꯍꯣꯁꯄꯤꯇꯥꯜ ꯍꯥꯏꯕꯁꯦ ꯑꯩꯈꯣꯏ ꯃꯅꯤꯄꯨꯔꯁꯤꯗ ꯂꯩꯇꯦ ꯑꯗꯨꯒꯤ ꯃꯊꯛꯇꯁꯨ ꯑꯩꯈꯣꯏ ꯃꯅꯤꯄꯨꯔꯒꯤ ꯅꯨꯡꯁꯤꯠ ꯅꯨꯡꯁꯥꯁꯤꯡꯁꯤꯁꯨ ꯍꯧꯖꯤꯛ ꯌꯥꯝ ꯐꯠꯇꯦ ꯏꯟꯚꯥꯏꯔꯣꯟꯃꯦꯟ ꯍꯧꯖꯤꯛ ꯌꯥꯝ ꯐꯠꯇꯦ ꯑꯗꯨꯅ ꯃꯄꯥꯜ ꯂꯝꯒ ꯍꯥꯏꯔꯒꯗꯤ ꯑꯩꯈꯣꯏ ꯃꯅꯤꯄꯨꯔꯁꯦ ꯐꯤꯕꯝ ꯌꯥꯝ ꯁꯣꯛꯏ ꯍꯥꯏꯇꯥꯔꯦ ꯑꯗꯨꯅꯕꯨ ꯃꯄꯥꯜ ꯂꯝꯗ ꯑꯅꯝꯕꯅ ꯆꯠꯅꯔꯤꯅꯦ